ꯑꯩꯅ ꯂꯥꯏ ꯌꯦꯛꯄꯗ ꯌꯥꯝ ꯅꯤꯡꯁꯪꯅꯤꯡꯉꯥꯏ ꯑꯣꯏꯕ ꯋꯥꯔꯤ ꯑꯃ ꯈꯛ ꯂꯩ ꯍꯧꯖꯤꯛꯁꯨ ꯍꯧꯖꯤꯛꯀꯤ ꯂꯥꯏ ꯌꯦꯛꯄꯁꯦ ꯑꯗꯨꯝ ꯀꯥꯎꯕ ꯉꯝꯗꯅ ꯂꯩ ꯍꯥꯏꯕꯗꯤ ꯑꯩꯅ ꯌꯦꯛꯈꯤꯕ ꯂꯥꯏꯁꯦ ꯑꯩꯈꯣꯏ ꯏꯃꯨꯡꯒꯤ ꯌꯥꯝ ꯅꯨꯡꯁꯤꯅ ꯌꯥꯝ ꯂꯨꯅ ꯏꯃꯨꯡꯒꯤ ꯃꯤ ꯑꯄꯨꯝꯕꯅ ꯃꯆꯥꯗꯒꯤꯁꯨ ꯍꯦꯟꯅ ꯌꯥꯝ ꯅꯨꯡꯁꯤꯅ ꯂꯨꯅ ꯇꯧꯕ ꯍꯧꯗꯣꯡ ꯑꯃ ꯂꯩꯔꯝꯃꯦ ꯑꯗꯨꯒꯤ ꯍꯧꯗꯣꯡꯁꯦ ꯑꯩꯅꯁꯨ ꯌꯥꯝ ꯅꯨꯡꯁꯤꯅ ꯃꯥꯁꯦ ꯍꯥꯏꯗꯤ ꯍꯥꯏꯕꯗꯤ ꯌꯥꯝ ꯊꯋꯥꯏ ꯌꯥꯎꯅ ꯍꯧꯗꯣꯡꯗꯣ ꯃꯥꯟꯅꯤꯡꯉꯥꯏ ꯌꯦꯛꯈꯤꯕ ꯂꯥꯏꯅꯦꯕ ꯑꯗꯨꯒꯤ ꯂꯥꯏꯁꯦ ꯁꯤꯒꯤꯁꯤ ꯌꯦꯛꯄ ꯃꯇꯝꯗ ꯍꯧꯗꯣꯡꯁꯦ ꯃꯥꯟꯃꯟꯕꯒꯤ ꯍꯥꯏꯗꯤ ꯍꯧꯗꯣꯡꯒ ꯂꯥꯏꯁꯤꯒ ꯀꯝꯄꯤꯌꯔ ꯍꯥꯏꯗꯤ ꯆꯥꯡꯗꯝꯅꯔꯐꯥꯎ ꯌꯦꯡꯈꯤꯕꯀꯣ ꯑꯗꯨ ꯍꯧꯗꯣꯡꯁꯦ ꯃꯥꯒꯤꯅꯦ ꯍꯥꯏꯕꯗ ꯍꯥꯏꯗꯤ ꯏꯃꯨꯡꯁꯤꯗ ꯅꯤꯡꯁꯤꯡꯅꯤꯉꯥꯏ ꯀꯔꯤꯒꯨꯝꯕꯤ ꯑꯝꯇ ꯂꯩꯍꯧꯗꯦ ꯍꯥꯏꯕꯗꯤ ꯐꯣꯇꯣꯒꯨꯝꯕꯁꯨ ꯀꯥꯞꯄꯒ ꯊꯝꯍꯧꯗꯦꯕ ꯑꯗꯨꯅ ꯃꯔꯝ ꯑꯣꯏꯔꯒ ꯑꯩꯅ ꯌꯦꯛꯈꯤꯕ ꯂꯥꯏ ꯑꯁꯦ ꯑꯁꯤꯒꯤꯁꯤ ꯆꯤꯡꯊꯣꯛꯑꯒ ꯑꯩꯈꯣꯏꯒꯤ ꯐꯛꯂꯥꯡꯗ ꯊꯦꯠꯄꯤ ꯍꯧꯖꯤꯛ ꯐꯥꯎꯕꯗ ꯍꯥꯏꯗꯤ ꯌꯦꯛꯈꯤꯕ ꯂꯥꯏ ꯑꯁ ꯑꯁꯤꯒꯤ ꯍꯧꯗꯣꯡꯁꯦ ꯅꯨꯡꯁꯤꯕꯅꯤꯀꯣ ꯃꯥꯅ ꯌꯥꯝ ꯏꯪ ꯇꯞꯄ ꯈꯣꯠꯄ ꯃꯣꯡ ꯍꯥꯗꯅ ꯇꯧꯕꯅꯤ ꯒ ꯍꯥꯏꯔꯒ ꯍꯧꯗꯣꯡꯒꯤ ꯃꯃꯤꯡꯁꯦ ꯊꯝꯕꯥꯜꯅꯨ ꯍꯥꯏꯔꯒ ꯀꯧꯋꯦꯕꯀꯣ ꯃꯥꯁꯦ ꯍꯥꯏꯅꯕꯁꯨ ꯌꯥꯝ ꯌꯥꯕ ꯍꯥꯏꯗꯤ ꯃꯤꯒ ꯂꯣꯟ ꯐꯥꯎꯅꯕꯒꯤ ꯃꯑꯣꯡꯗ ꯃꯤꯅ ꯉꯥꯡꯕ ꯋꯥꯁꯦ ꯍꯥꯏꯗꯤ ꯃꯨꯟꯅꯒ ꯇꯥꯔꯒ ꯌꯥꯝꯁꯤꯡꯕ ꯍꯧꯗꯣꯡꯁꯦ ꯑꯣꯏꯌꯦꯕꯀꯣ ꯑꯩꯈꯣꯏꯒꯤ ꯊꯝꯕꯥꯜꯅꯨꯁꯦ ꯑꯗꯨ ꯍꯥꯏꯗꯤ ꯍꯧꯗꯣꯡꯁꯦ ꯑꯩꯈꯣꯏ ꯏꯃꯨꯡꯒꯤ ꯂꯩꯔꯤꯕ ꯑꯩꯒꯤ ꯒꯤ ꯄꯕꯨꯡ ꯏꯃꯥ ꯏꯅꯝꯃ ꯇꯥꯃꯣ ꯅꯁꯨ ꯌꯥꯝ ꯂꯨꯅ ꯇꯧꯕ ꯍꯧꯗꯣꯡꯅꯦꯕ ꯑꯗꯨꯅ ꯍꯧꯖꯤꯛ ꯐꯥꯎꯗ ꯍꯧꯗꯣꯡꯗꯣ ꯂꯩꯈꯤꯗ꯭ꯔꯁꯨ ꯑꯌꯦꯛꯄ ꯂꯥꯏꯁꯦ ꯍꯧꯗꯣꯡꯅꯦ ꯈꯜꯂꯒ ꯅꯨꯡꯁꯤꯔꯒ ꯃꯣꯏꯅ ꯌꯥꯝ ꯅꯨꯡꯁꯤꯅ ꯌꯦꯡꯉꯒ ꯃꯔꯛ ꯃꯔꯛꯇ ꯃꯌꯥꯝ ꯄꯨꯟꯕ ꯃꯇꯝꯗ ꯍꯥꯏꯗꯤ ꯑꯩꯈꯣꯏ ꯊꯝꯕꯥꯜꯅꯨꯒꯤ ꯋꯥꯔꯤꯁꯦ ꯑꯗꯨꯝ ꯁꯥꯟꯅꯔꯒ ꯂꯩ ꯑꯁꯤꯅꯤ ꯑꯩꯒꯤ ꯌꯥꯝ ꯍꯥꯏꯗꯤ ꯌꯥꯝ ꯅꯨꯡꯁꯤꯕ ꯍꯥꯏꯗꯤ ꯑꯩꯅ ꯀꯥꯎꯕ ꯉꯝꯃꯣꯏꯗꯕ ꯂꯥꯏ ꯌꯦꯛꯄ ꯑꯃꯒꯤ ꯋꯥꯔꯤ ꯍꯥꯏꯔꯗꯤ